ꯍꯣꯏ ꯑꯩ ꯃꯩꯗ ꯆꯥꯛ ꯊꯣꯡꯉꯦ ꯃꯩꯗ ꯊꯣꯡꯕꯁꯤꯒ ꯒ꯭ꯌꯥꯁꯇ ꯊꯣꯡꯕꯁꯤꯒ ꯈꯦꯠꯅꯕ ꯈꯔ ꯑꯗꯨꯝ ꯂꯩ ꯃꯩꯗ ꯊꯣꯡꯕꯁꯤꯅ ꯃꯇꯝ ꯆꯪꯉꯤ ꯑꯃꯁꯨꯡ ꯆꯥꯛꯀꯤ ꯃꯍꯥꯎ ꯍꯦꯟꯒꯠꯂꯤ ꯒ꯭ꯌꯥꯁꯇ ꯊꯣꯡꯕꯁꯤꯅ ꯃꯇꯝ ꯆꯪꯗꯦ ꯑꯃꯁꯨꯡ ꯑꯊꯨ ꯑꯀꯥꯏ ꯅꯪꯍꯜꯂꯤ